ꯑꯩꯈꯣꯏꯅ ꯍꯧꯖꯤꯛ ꯑꯩꯅ ꯍꯥꯏꯒꯗꯕꯗꯤ ꯑꯩꯈꯣꯏ ꯈꯨꯟꯗꯅ ꯍꯥꯏꯕꯗꯤ ꯑꯩꯈꯣꯏ ꯚꯤꯜꯂꯦꯖꯇꯅ ꯑꯩꯈꯣꯏꯅ ꯏꯪꯈꯣꯜꯒꯨꯝꯕꯗ ꯊꯥꯕ ꯃꯍꯩ ꯃꯁꯤꯡꯒꯨꯝꯕꯗꯣ ꯑꯩꯈꯣꯏꯅ ꯀꯔꯤꯔꯥ ꯂꯥꯏꯛ ꯁꯄꯣꯖ ꯀꯔꯤ ꯍꯥꯏꯁꯤꯔꯥ ꯑꯥꯜꯂꯨꯒꯨꯝꯕ ꯌꯦꯟꯗꯦꯝꯒꯨꯝꯕ ꯑꯗꯨꯒ ꯍꯋꯥꯏ ꯃꯅꯥꯒꯨꯝꯕ ꯑꯗꯨꯒ ꯑꯗꯨꯒꯨꯝꯕ ꯃꯌꯥꯝ ꯃꯌꯥꯝ ꯂꯩꯌꯦ ꯑꯗꯨꯒꯨꯝꯕ ꯑꯦꯟꯁꯥꯡ ꯅꯥꯄꯤꯒꯨꯝꯕꯁꯦ ꯑꯩꯈꯣꯏꯅ ꯑꯅꯛꯄ ꯕꯖꯥꯔꯒꯨꯝꯕꯗ ꯂꯥꯏꯛ ꯁꯄꯣꯖ ꯄꯂꯦꯜꯗ ꯑꯩꯈꯣꯏꯅ ꯊꯤꯜꯂꯦ ꯑꯗꯨꯒ ꯄꯂꯦꯜꯗꯅ ꯗꯤꯁꯇ꯭ꯔꯤꯛꯀꯨꯝꯕ ꯗꯤꯁꯇ꯭ꯔꯤꯛꯀꯨꯝꯕꯗ ꯄꯨꯔꯒ ꯑꯗꯨꯝ ꯃꯆꯣꯏ ꯃꯆꯣꯏꯗ ꯊꯥꯏꯌꯦ ꯑꯗꯨꯒ ꯏꯚꯟ ꯑꯗꯨꯒꯨꯝꯕꯈꯛꯇ ꯅꯠꯇꯦ ꯊꯧꯕꯥꯜꯁꯨ ꯌꯧꯍꯜꯂꯦ ꯀꯛꯆꯤꯡꯗꯁꯨ ꯌꯧꯍꯜꯂꯦ ꯑꯗꯨꯒ ꯀꯛꯆꯤꯡꯗꯒꯤꯅ ꯑꯃꯨꯛꯀ ꯏꯝꯐꯥꯜꯗꯁꯨ ꯌꯧꯍꯜꯂꯦ ꯏꯃꯥ ꯃꯥꯔꯀꯦꯠꯀꯨꯝꯕꯗ ꯌꯧꯍꯜꯂꯒ ꯃꯣꯏꯅ ꯈꯔ ꯃꯍꯨꯠꯇꯣ ꯐꯪꯅꯕ ꯌꯣꯟꯕꯒꯨꯝꯕꯁꯨ ꯂꯩꯌꯦ ꯑꯗꯨ ꯑꯗꯨꯒ ꯑꯩꯈꯣꯏ ꯃꯣꯏꯉꯣꯟꯗꯁꯨ ꯌꯥꯝ ꯀꯥꯟꯅꯩꯌꯩ ꯑꯗꯨꯒ ꯑꯩꯈꯣꯏꯉꯣꯟꯗꯁꯨ ꯌꯥꯝ ꯀꯥꯟꯅꯩꯌꯦ ꯑꯗꯨ ꯅꯠꯇꯕꯤꯗ ꯑꯦꯟꯁꯥꯡ ꯅꯥꯄꯤ ꯀꯌꯥ ꯀꯌꯥ ꯃꯍꯩ ꯃꯁꯤꯡ ꯀꯌꯥ ꯀꯌꯥ ꯃꯈꯟ ꯀꯌꯥ ꯀꯌꯥ ꯑꯩꯈꯣꯏꯅ ꯏꯪꯈꯣꯜꯗ ꯊꯥꯔꯒ ꯑꯩꯈꯣꯏꯅ ꯍꯣꯡꯅ ꯊꯥꯏꯌꯦ ꯑꯗꯨꯒ ꯃꯣꯏꯅ ꯈꯔ ꯄ꯭ꯔꯣꯐꯤꯠ ꯇꯥꯟꯅꯕꯒꯤꯗꯃꯛꯇ ꯃꯣꯏꯅ ꯑꯩꯈꯣꯏꯗꯒꯤ ꯂꯧꯔꯒ ꯃꯣꯏꯅ ꯑꯗꯨꯝ ꯏꯝꯐꯥꯜꯒꯨꯝꯕꯗ ꯌꯣꯜꯂꯦ ꯑꯗꯨꯒ ꯑꯇꯩ ꯑꯇꯩꯗꯁꯨ ꯊꯥꯔꯒ ꯃꯅꯤꯄꯨꯔꯄꯨꯝꯕ ꯃꯤ ꯂꯣꯏꯅꯃꯛꯅ ꯑꯩꯈꯣꯏꯒꯤ ꯑꯦꯟꯁꯥꯡ ꯅꯥꯄꯤ ꯊꯥꯕꯗꯣ ꯆꯥꯕꯁꯨ ꯐꯪꯉꯦ ꯍꯥꯏꯅ ꯍꯥꯏꯅꯤꯡꯉꯦ ꯑꯗꯨ ꯊꯥꯕꯀꯥꯟꯗꯗꯤ ꯈꯔ ꯃꯇꯝꯁꯨ ꯆꯪꯉꯦ ꯉꯥꯏꯕꯁꯨ ꯃꯇꯝ ꯈꯔ ꯆꯪꯉꯦ ꯑꯗꯨꯕꯨ ꯍꯧꯈ꯭ꯔꯕ ꯃꯇꯝꯗꯗꯤ ꯑꯩꯈꯣꯏꯅ ꯄꯨꯛ ꯊꯟꯅ ꯆꯥꯕꯁꯨ ꯐꯪꯉꯦ ꯍꯥꯏꯅ ꯍꯥꯏꯅꯤꯡꯉꯦ ꯑꯗꯨ ꯅꯠꯇꯕꯤꯗ ꯑꯗꯨ ꯅꯠꯇꯅ ꯄꯨꯛ ꯊꯟꯅ ꯆꯥꯏꯌꯦ ꯑꯗꯨꯒ ꯍꯔꯥꯎꯕꯁꯨ ꯐꯪꯉꯦ ꯍꯥꯎꯁꯨ ꯍꯥꯎꯋꯦ ꯑꯗꯨꯒ ꯃꯤ ꯂꯣꯏꯅꯃꯛꯁꯨ ꯑꯗꯨ ꯆꯥꯔꯒ ꯏꯅꯔꯖꯤ ꯐꯪꯉꯦ ꯏꯁꯇ꯭ꯔꯣꯡ ꯄꯥꯡꯒꯜ ꯄꯥꯡꯒꯜꯁꯨ ꯐꯪꯉꯦ ꯑꯗꯨꯒ ꯑꯅꯥꯕꯒꯨꯝꯕ ꯃꯤꯁꯨ ꯑꯗꯨꯝ ꯐꯕꯁꯨ ꯐꯪꯉꯦ ꯑꯦꯟꯁꯥꯡ ꯑꯩꯈꯣꯏꯅ ꯊꯥꯕ ꯑꯦꯟꯁꯥꯡꯅ ꯃꯣꯏꯅ ꯆꯥꯕ ꯐꯪꯂꯒ ꯃꯣꯏꯁꯨ ꯍꯔꯥꯎꯋꯦ ꯑꯗꯨꯒ ꯑꯩꯈꯣꯏꯁꯨ ꯃꯣꯏꯅ ꯆꯥꯕꯤꯕꯒꯤꯗꯃꯛꯇ ꯑꯩꯈꯣꯏꯁꯨ ꯌꯥꯝ ꯍꯔꯥꯎꯋꯦ ꯑꯅ ꯍꯥꯏꯅꯤꯡꯉꯦ ꯑꯗꯨꯒ ꯑꯩꯈꯣꯏꯅ ꯑꯦꯚ꯭ꯔꯤ ꯁꯤꯖꯟꯗ ꯑꯩꯈꯣꯏꯅ ꯑꯦꯟꯁꯥꯡ ꯃꯈꯜ ꯃꯈꯜ ꯊꯥꯔꯒ ꯑꯩꯈꯣꯏꯅ ꯑꯅꯛꯄ ꯕꯖꯥꯔꯒꯨꯝꯕꯗ ꯂꯣꯏꯅ ꯊꯥꯏꯌꯦ ꯑꯗꯨꯒ ꯃꯣꯏꯅ ꯑꯃꯨꯛꯀ ꯑꯃ ꯑꯃ ꯕꯖꯥꯔꯗꯒꯤ ꯃꯆꯥ ꯃꯆꯥ ꯑꯆꯧ ꯅꯥꯏꯗꯦ ꯃꯣꯏꯅ ꯂꯣꯏꯅ ꯏꯁꯄ꯭ꯔꯦꯠ ꯇꯧꯕꯤꯌꯦ ꯍꯥꯏꯅ ꯑꯩ ꯍꯥꯏꯅꯤꯡꯉꯦ ꯁꯤꯃꯛ ꯑꯁꯤ ꯍꯥꯏꯅ ꯑꯩ ꯑꯁꯤ ꯈꯣꯏꯅꯦ ꯑꯦꯟꯁꯥꯡ ꯅꯥꯄꯤꯈꯣꯏꯗꯣ ꯃꯃꯤꯡꯗꯤ ꯑꯩꯅ ꯂꯣꯏꯅ ꯍꯥꯏꯗ꯭ꯔꯁꯨ ꯍꯧꯖꯤꯛꯀꯤ ꯑꯩꯅ ꯈꯔ ꯍꯥꯏꯈꯤꯕꯗꯣ ꯑꯗꯨ ꯈꯣꯏꯅꯦ ꯑꯩꯅ ꯍꯥꯏꯅ ꯍꯥꯏꯅꯤꯡꯉꯦ